ꯊꯧꯕꯥꯜ ꯖꯤꯂꯥ ꯑꯁꯤꯗ ꯄꯥꯡꯊꯣꯛꯄ ꯃꯔꯨꯑꯣꯏꯕ ꯆꯠꯅꯕꯤ ꯅꯥꯠꯀꯤ ꯑꯣꯏꯕ ꯆꯠꯅꯕꯁꯤꯡꯁꯦ ꯃꯌꯥꯝ ꯑꯃ ꯂꯩꯈꯔꯦ ꯊꯧꯕꯥꯜ ꯖꯤꯂꯥ ꯈꯛꯇꯗ ꯑꯇꯣꯞ ꯑꯇꯣꯞꯄ ꯖꯥꯇꯤ ꯃꯌꯥꯝ ꯑꯃ ꯂꯩꯈꯔꯦ ꯊꯧꯕꯥꯜ ꯖꯤꯂꯥꯗ ꯀꯩꯅꯣ ꯑꯩꯈꯣꯏꯒꯤ ꯀꯕꯨꯏ ꯑꯗꯒꯤ ꯅꯥꯒꯥ ꯑꯗꯨꯒ ꯑꯇꯣꯞ ꯑꯇꯣꯞꯄ ꯂꯩꯈ꯭ꯔꯦ ꯑꯗꯩ ꯃꯩꯇꯩ ꯄꯥꯉꯜꯁꯤꯡ ꯃꯩꯇꯩꯁꯤꯡ ꯃꯈꯣꯏ ꯃꯈꯣꯏꯒꯤ ꯈꯦꯠꯅꯕꯒꯤ ꯃꯇꯨꯡꯏꯟꯅ ꯍꯔꯥꯎ ꯀꯨꯝꯍꯩꯁꯨ ꯈꯦꯠꯅꯩ ꯑꯗꯨꯒ ꯑꯩꯍꯥꯛꯅ ꯀꯩꯅꯣ ꯇꯧꯕ ꯀꯜꯆꯔꯗꯨꯒꯤ ꯃꯇꯨꯡꯏꯟꯅ ꯑꯩꯈꯣꯏꯒꯤ ꯏꯠ ꯏꯠ ꯏꯠ ꯏꯗꯨꯜ ꯐꯤꯜꯇꯔ ꯏꯗꯨꯜ ꯖꯨꯍꯥ ꯍꯥꯏꯅ ꯈꯥꯏꯗꯣꯛꯏ ꯏꯗꯨꯜ ꯐꯤꯇꯔ ꯍꯥꯏꯁꯦ ꯑꯩꯈꯣꯏꯅ ꯊꯥ ꯊꯥꯗ ꯊꯥ ꯑꯃ ꯆꯔꯥ ꯍꯦꯜꯂꯕ ꯃꯇꯨꯡꯗ ꯑꯩꯈꯣꯏꯒꯤ ꯄꯥꯡꯊꯣꯛꯄꯅꯤ ꯑꯗꯨ ꯏꯠ ꯅꯨꯃꯤꯠ ꯑꯁꯤꯗ ꯑꯩꯈꯣꯏꯅ ꯆꯥꯔꯤꯕꯁꯦ ꯑꯩꯈꯣꯏꯒꯤ ꯑꯊꯨꯝ ꯑꯍꯥꯎ ꯑꯗꯨꯒ ꯃꯤꯠꯀꯨꯝꯕ ꯑꯗꯨꯒ ꯃꯊꯦꯜ ꯃꯌꯥꯝ ꯌꯥꯝꯃꯒ ꯑꯩꯈꯣꯏꯒꯤ ꯈꯪꯅ ꯆꯥꯟꯅ ꯀꯧꯔꯒ ꯆꯥꯃꯤꯟꯅꯩ